ꯍꯜꯂꯣ ꯇꯥꯏꯌꯦ ꯇꯥꯏꯌꯦ ꯑꯩꯗꯣ ꯀꯩꯅꯣꯝ ꯍꯥꯏꯅꯤꯡꯕꯅꯦ ꯍꯌꯦꯡꯗꯣ ꯑꯩꯈꯣꯏꯟ ꯑꯅꯤ ꯀꯔꯤ ꯊꯧꯕꯥꯜ ꯁꯤꯅꯤꯃꯥ ꯍꯣꯜꯗ ꯐꯤꯂꯝ ꯌꯦꯡꯕ ꯆꯠꯂꯨꯁꯦ ꯌꯥꯕ꯭ꯔꯣ ꯑꯗꯨ ꯑꯩꯅ ꯍꯥꯏꯕꯁꯦ ꯄꯩꯁꯥ ꯀꯩꯀꯥꯗꯣ ꯑꯩ ꯄꯨꯊꯣꯛꯑꯒꯦꯕ ꯑꯉꯥꯡ ꯇꯨꯏꯁꯟ ꯇꯥꯛꯄꯒꯤ ꯄꯩꯁꯥ ꯐꯪꯉꯦꯕ ꯑꯗꯣ ꯄꯨꯡꯗꯤ ꯈꯔꯥ ꯉꯟꯅ ꯆꯠꯁꯦ ꯈꯔ ꯉꯟꯅ ꯍꯂꯛꯅꯕ ꯀꯣ ꯍꯣꯏ ꯌꯥꯔꯕ ꯅꯠꯇ꯭ꯔ ꯑꯗꯣ ꯇ꯭ꯔꯤꯠꯀꯥ ꯂꯣꯏ ꯇꯧꯗꯣꯔꯤꯕꯅꯤ ꯍꯦ ꯑꯗꯨꯗꯤ ꯊꯝꯃꯒꯦꯀꯣ